ꯑꯍꯥꯟꯕꯗ ꯃꯥꯆꯜꯁꯤꯡ ꯑꯗꯣ ꯃꯊꯪ ꯃꯅꯥꯎ ꯅꯥꯏꯅ ꯂꯣꯏꯅꯃꯛ ꯃꯁꯤꯡ ꯁꯨꯅ ꯂꯣꯏꯅꯃꯛ ꯏꯊꯣꯛꯄꯤꯔꯅꯤ ꯑꯗꯒꯤ ꯏꯊꯣꯛꯑꯒ ꯑꯩꯅ ꯑꯁꯤꯅ ꯁꯤꯅꯤ ꯍꯥꯏꯅ ꯂꯣꯏꯅ ꯇꯥꯛꯄꯤꯔꯅꯤ ꯑꯗꯩ ꯃꯊꯪꯗ ꯀꯃꯥꯏꯅ ꯁꯦꯝꯒꯗꯒꯦ ꯍꯥꯏꯕꯒꯤ ꯃꯑꯣꯡꯗꯣ ꯃꯊꯪ ꯅꯥꯏꯅ ꯃꯊꯪ ꯃꯅꯥꯎ ꯅꯥꯏꯅ ꯁꯨꯃꯥꯏꯅ ꯇꯝꯕꯤꯅꯤ ꯁꯨꯃꯥꯏꯅ ꯇꯝꯃꯒ ꯃꯈꯣꯏꯗ ꯇꯥꯛꯄꯤꯒꯅꯤ